ꯍꯣꯏ ꯑꯩꯅ ꯈꯪꯖꯕ ꯈꯔꯁꯨ ꯂꯩ ꯑꯩꯈꯣꯏꯗꯤ ꯐꯨꯠꯕꯣꯜꯁꯨ ꯁꯥꯟꯅꯕ ꯍꯣꯛꯀꯤ ꯇꯦꯟꯅꯤꯁ ꯀꯌꯥ ꯑꯃꯔꯣꯝ ꯁꯥꯟꯅꯕ ꯃꯌꯥꯝ ꯈꯪꯉꯤ ꯑꯗꯨꯗ ꯅꯠꯇꯅ ꯁꯥꯟꯅꯕ ꯈꯣꯠꯅꯕ ꯍꯥꯏꯕꯁꯤ

ꯄꯤ ꯇꯤ ꯇꯧꯋꯤ ꯍꯛꯆꯥꯡ ꯐꯅꯕꯗꯒꯤꯗꯃꯛꯇ ꯇꯧꯋꯤ ꯍꯛꯆꯥꯡꯕꯨ ꯐꯔꯗꯤ ꯁꯥꯟꯅꯕꯗꯁꯨ ꯋꯥꯔꯣꯏ ꯏꯁꯇꯦꯃꯤꯅꯥꯕꯨ ꯋꯥꯡꯉꯗꯤ ꯁꯥꯟꯅꯕꯗꯁꯨ ꯁꯣꯔ ꯍꯣꯟꯕꯁꯨ ꯋꯥꯔꯣꯏ ꯕꯣꯗꯤꯕꯨ ꯐꯔꯗꯤ ꯁꯥꯟꯅꯕꯗ ꯀꯤꯅꯉꯥꯏ ꯂꯩꯇꯦ ꯕꯣꯜ ꯀꯥꯎꯕꯗꯁꯨ ꯍꯛꯆꯥꯡ ꯐꯔꯗꯤ ꯃꯤꯅꯁꯨ ꯂꯥꯛꯆꯕꯗꯤ ꯉꯝꯃꯣꯏ ꯑꯗꯨꯗ ꯅꯠꯇꯅ ꯁꯥꯟꯅꯕ ꯍꯥꯏꯕꯁꯤ ꯃꯍꯩꯔꯣꯏꯁꯤꯡꯗꯁꯨ ꯌꯥꯝꯅ ꯀꯥꯟꯅꯩ ꯃꯥꯏꯟ ꯔꯤꯐ꯭ꯔꯦꯁ ꯇꯧꯋꯤ ꯑꯅꯧ ꯑꯅꯧꯕ ꯏꯁꯀꯤꯜꯁ ꯄꯨꯊꯣꯛꯏ ꯑꯩꯈꯣꯏꯒꯤ ꯍꯛꯆꯥꯡ ꯐꯅꯕꯒꯤꯗꯃꯛꯇ ꯁ꯭ꯀꯨꯜꯗ ꯁ꯭ꯀꯨꯜ ꯆꯠꯂꯤꯕ ꯑꯉꯥꯡꯁꯤꯡꯅꯁꯨ ꯁ꯭ꯀꯨꯜꯒꯤ ꯁꯥꯟꯅ ꯈꯣꯠꯅꯕꯗ ꯁꯔꯨꯛ ꯌꯥꯏ ꯃꯔꯝꯗꯤ ꯁꯥꯟꯅꯕ ꯍꯥꯏꯕꯁꯤ ꯄꯥꯝꯗꯕ ꯂꯩꯇꯦ ꯃꯤꯌꯥꯝꯅ ꯄꯥꯝꯅꯕ ꯑꯗꯨꯅꯤ ꯁꯥꯟꯅꯕꯨ ꯁꯥꯟꯅꯔꯗꯤ ꯍꯛꯆꯥꯡ ꯐꯔꯦ ꯁꯥꯟꯅꯕ ꯍꯥꯏꯕꯁꯤ ꯃꯤꯑꯣꯏꯕꯒꯤ ꯄꯨꯟꯁꯤꯗ ꯌꯥꯝꯅ ꯀꯥꯟꯅꯕ ꯑꯃꯅꯤ ꯁꯥꯟꯅꯕꯗ ꯃꯃꯤꯡ ꯌꯥꯝꯅ ꯐꯥꯎꯔꯛꯄ ꯃꯦꯁꯤ ꯔꯣꯅꯥꯜꯗꯣ ꯅꯦꯃꯥꯔ ꯃꯈꯣꯏꯁꯨ ꯁꯥꯟꯅꯕꯗ ꯐꯥꯎꯔꯛꯄ ꯃꯤꯑꯣꯏꯁꯤꯡꯅꯤ ꯁꯥꯟꯅꯕ ꯍꯥꯏꯕꯁꯤ ꯃꯈꯣꯏꯅ ꯃꯣꯏ ꯄꯨꯟꯁꯤꯒꯤ ꯁꯤꯟꯐꯝ ꯑꯣꯏꯅ ꯂꯧꯗꯨꯅ ꯌꯥꯝꯅ ꯄꯨꯛꯅꯤꯡ ꯆꯪꯅ ꯁꯥꯟꯅꯖꯕꯅꯤ ꯃꯗꯨꯗ ꯐꯨꯠꯕꯣꯜꯕꯨ ꯍꯩꯔꯕ ꯁꯥꯟꯅꯕ ꯈꯣꯠꯅꯕꯕꯨ ꯍꯩꯔꯕ ꯑꯗꯨꯗꯤ ꯐꯥꯎꯁꯨ ꯐꯥꯎꯒꯅꯤ ꯑꯗꯨꯗ ꯅꯠꯇꯅ ꯊꯕꯛꯁꯨ ꯊꯕꯛ ꯐꯪꯕꯗꯁꯨ ꯑꯗꯨꯝ ꯂꯥꯏꯅꯤ ꯑꯗꯨꯗ ꯅꯠꯇꯅ ꯃꯤꯡꯁꯨ ꯐꯥꯎꯗꯨꯅ ꯃꯄꯥꯟꯂꯝꯗꯒꯤ ꯃꯤꯅꯁꯨ ꯌꯨꯇꯨꯞꯇ ꯊꯥꯒꯠꯂꯗꯤ ꯈꯪꯅꯔꯛꯀꯅꯤ ꯍꯛꯆꯥꯡꯕꯨ ꯐꯔꯕ ꯁꯥꯟꯅꯕꯕꯨ ꯁꯥꯟꯅꯔꯕ ꯑꯗꯨꯗꯤ ꯃꯤꯑꯣꯕꯒꯤ ꯄꯨꯟꯁꯤꯗ ꯌꯥꯝꯅ ꯀꯥꯟꯅꯕ ꯑꯗꯨꯅꯤ ꯁꯥꯟꯅꯕ ꯍꯥꯏꯕꯁꯤ ꯃꯤꯑꯣꯏꯕꯒꯤ ꯄꯨꯟꯁꯤꯗ ꯌꯥꯝꯅ ꯀꯥꯟꯅꯕ ꯑꯃꯅꯤ